ꯊꯔꯇꯤꯟ ꯖꯅꯋꯥꯔꯤ ꯇꯨ ꯊꯥꯎꯖꯟ ꯇꯨꯋꯦꯞ ꯐꯣꯔꯇꯤꯟ ꯃꯦ ꯇꯨ ꯊꯥꯎꯖꯟ ꯐꯤꯞꯇꯤꯟ ꯐꯤꯞꯇꯤꯟ ꯐꯦꯕꯋꯥꯔꯤ ꯇꯨ ꯊꯥꯎꯖꯟ ꯁꯕꯦꯟꯇꯤꯟ ꯁꯤꯛꯁꯇꯤꯟ ꯖꯨꯂꯥꯏ ꯇꯨ ꯊꯥꯎꯖꯟ ꯇꯣꯏꯟꯇꯤ ꯋꯥꯟ ꯇꯣꯏꯟꯇꯤ ꯃꯥꯔꯁ ꯇꯨ ꯊꯥꯎꯖꯟ ꯇꯣꯏꯟꯇꯤ ꯐꯣꯔ